ꯑꯩꯒꯤ ꯄꯨꯟꯁꯤꯗ ꯈ꯭ꯋꯥꯏꯗꯒꯤ ꯈꯨꯗꯣꯡ ꯊꯤꯕ ꯅꯨꯃꯤꯠ ꯑꯗꯨꯗꯤ ꯁꯦꯞꯇꯦꯝꯕꯔꯒꯤ ꯗꯦꯠ ꯐꯤꯞꯇꯤꯟ ꯏꯔꯥꯏ ꯅꯨꯃꯤꯠ ꯇꯨ ꯊꯥꯎꯖꯟ ꯇ꯭ꯋꯦꯟꯇꯤ ꯊ꯭ꯔꯤ ꯄꯨꯡ ꯇꯥꯔꯥ ꯃꯈꯥꯏ ꯇꯥꯕ ꯃꯇꯝꯗ ꯁ꯭ꯀꯨꯜꯒꯤ ꯂꯥꯁ ꯗꯦꯠꯅꯤ ꯍꯥꯏꯗꯨꯅ ꯃꯦꯗꯥꯝ ꯅ ꯐꯣꯟ ꯇꯧꯔꯛꯇꯨꯅ ꯔꯤꯖꯤꯁꯇꯥꯔ ꯇꯧꯕ ꯆꯠꯄꯗ ꯏꯆꯥꯅꯨꯄꯤ ꯑꯅꯤꯒ ꯂꯣꯏꯅꯥꯅ ꯑꯦꯛꯇꯤꯚꯥꯗ ꯆꯠꯄꯗ ꯀꯛꯆꯤꯡꯒꯤ ꯗꯤ ꯁꯤꯗ ꯀꯨꯝꯒꯗꯕ ꯅꯨꯄꯤ ꯑꯃꯅ ꯍꯦꯟꯗꯣꯛꯂꯒ ꯀꯛꯆꯤꯡꯒꯤ ꯆꯨꯝꯅꯥꯡꯒꯤ ꯋꯦꯟ ꯄꯝ ꯂꯩꯔꯤꯕ ꯃꯐꯝ ꯑꯁꯤꯗ ꯂꯩꯗꯨꯅ ꯑꯩꯅ ꯊꯧꯔꯛꯂꯤꯕ ꯒꯥꯔꯤ ꯑꯗꯨꯒꯤ ꯃꯃꯥꯡꯗ ꯁꯥꯏꯗ ꯂꯥꯟꯅ ꯐꯩꯖꯤꯜꯂꯛꯄꯗꯒꯤ ꯑꯩꯒꯤ ꯒꯥꯔꯤ ꯑꯗꯨꯅ ꯑꯩꯒꯤ ꯒꯥꯔꯤ ꯑꯗꯨꯅ ꯍꯦꯟꯗꯜꯅ ꯊꯣꯝꯕꯗꯒꯤ ꯑꯩꯒꯤ ꯅꯥꯇꯣꯟꯒꯤ ꯁꯔꯨꯁꯨ ꯇꯦꯛꯑꯦ ꯑꯃꯁꯨꯡ ꯏꯆꯥꯅꯨꯄꯤ ꯑꯅꯤꯁꯨ ꯐꯤꯕꯝ ꯊꯤꯅ ꯁꯣꯛ ꯁꯣꯛꯂꯒ ꯍꯣꯁꯄꯤꯇꯥꯜꯗ ꯂꯩꯔꯤꯕ ꯃꯤꯌꯥꯝ ꯑꯗꯨꯅ ꯄꯨꯈꯠꯂꯕ ꯑꯗꯨꯒ ꯀꯛꯆꯤꯡꯒꯤ ꯗꯣꯛꯇꯔꯁꯤꯡꯅ ꯅꯤꯡꯊꯤ ꯅꯤꯡꯉꯥꯏꯅ ꯌꯦꯡꯕꯤꯗꯕꯒꯤ ꯏꯝꯐꯥꯜꯗ ꯄꯨꯔꯒ ꯌꯨꯝꯒꯤ ꯃꯤꯁꯤꯡꯅ ꯄꯩꯁꯥ ꯅꯨꯡꯁꯥ ꯀꯌꯥ ꯆꯪꯗꯨꯅ ꯂꯥꯏꯌꯦꯡꯕꯤꯕꯗꯒꯤ ꯍꯧꯖꯤꯛ ꯐꯥꯎꯕ ꯇꯦꯛꯇ ꯀꯥꯏꯗꯅ ꯂꯩꯔꯤ